ꯑꯩꯁꯦ ꯃꯃꯥꯡ ꯊꯥꯗ ꯕꯤꯁꯥꯜꯗꯒꯤ ꯀꯞ ꯁꯦꯠ ꯑꯃ ꯂꯩꯕꯅꯦꯕ ꯌꯥꯝ ꯍꯣꯡꯉꯒ ꯃꯁꯛꯇꯣ ꯑꯗꯨꯝ ꯐꯖꯕꯒꯤ ꯂꯩꯔꯨꯕꯅꯦ ꯑꯗꯣ ꯀꯨꯏꯅ ꯆꯠꯇꯦ ꯍꯥꯏꯇꯥꯔꯦꯀꯣ ꯌꯥꯝ ꯊꯨꯅ ꯀꯥꯏꯒꯜꯂꯦ ꯑꯗꯨꯒ ꯑꯍꯣꯕꯒꯁꯨ ꯌꯥꯎꯔꯛꯑꯦ ꯌꯥꯝꯅ ꯑꯁꯥꯕ ꯄꯣꯠ ꯍꯥꯄꯨꯕꯗꯀꯣ ꯑꯗꯨꯅ ꯁ꯭ꯋꯥꯏꯁꯦ ꯑꯗꯨꯒꯨꯝꯕ ꯍꯥꯏꯗꯤ ꯀꯞ ꯁꯦꯠꯀꯨꯝꯕ ꯑꯗꯨꯒꯨꯝꯕ ꯂꯩꯕꯁꯦ ꯐꯖꯕ ꯐꯪꯕꯁꯦ ꯌꯥꯝ ꯋꯥꯏꯌꯦ ꯑꯗꯨꯒ ꯐꯖꯕ ꯐꯪꯕ ꯃꯐꯝꯗꯅ ꯑꯃꯨꯛ ꯌꯥꯝ ꯇꯥꯡꯕ ꯍꯥꯏꯇꯥꯔꯦ ꯄꯣꯠꯁꯦ ꯑꯗꯨꯒꯤ ꯍꯥꯏꯗꯤ ꯑꯦꯛꯁꯦꯁꯇꯣ ꯂꯩꯇꯕꯒꯤ ꯂꯩꯇꯕꯅ ꯃꯔꯝ ꯑꯣꯏꯔꯝꯒꯅꯦꯅ ꯈꯜꯂꯦ ꯑꯗꯣ ꯃꯅꯤꯄꯨꯔꯁꯦ ꯍꯥꯏꯗꯤ ꯑꯗꯨꯒꯨꯝꯕ ꯄꯣꯠ ꯍꯣꯡꯅ ꯌꯣꯟꯕ ꯌꯥꯅꯕ ꯏꯝꯄꯣꯔꯠ ꯇꯧꯕ ꯅꯠꯇ꯭ꯔꯒ ꯑꯗꯨꯒꯨꯝꯕ ꯁꯥꯕ ꯐꯦꯛꯇ꯭ꯔꯤꯒꯨꯝꯕ ꯍꯦꯟꯒꯠꯂꯗꯤ ꯐꯅꯦꯅ ꯈꯟꯖꯩ ꯑꯩꯅ